ꯑꯍꯥꯟꯕ ꯃꯛꯇꯗ ꯌꯥꯝ ꯊꯥꯒꯠꯆꯔꯤ ꯑꯩꯅ ꯉꯥꯡꯒꯗꯧꯔꯤꯕ ꯇꯣꯄꯤꯛ ꯍꯥꯏꯇꯔꯦ ꯁꯟ ꯁꯟꯅꯥꯎꯒꯤ ꯁꯟꯅꯥꯎ ꯄꯣꯛꯄꯗ ꯑꯩꯈꯣꯏ ꯀꯔꯝ ꯍꯥꯏꯅ ꯆꯦꯛꯁꯤꯡ ꯊꯧꯔꯥꯡ ꯂꯧꯈꯠꯀꯗꯒꯦ ꯍꯥꯏꯕꯒꯤ ꯃꯇꯥꯡꯗ ꯑꯩꯍꯥꯛ ꯍꯥꯏꯖꯒꯦ ꯑꯁꯨꯝ ꯍꯥꯏꯅ ꯁꯟ ꯍꯥꯏꯕꯁꯤ ꯃꯆꯥ ꯄꯣꯛꯄ ꯍꯥꯏꯕꯁꯤ ꯁꯥ ꯁꯟ ꯁꯟꯅꯥꯎꯁꯤ ꯄꯨꯛꯅꯨꯡꯗ ꯊꯥ ꯇꯔꯥꯃꯨꯛ ꯂꯩꯔꯒ ꯄꯣꯛꯂꯛꯄꯅꯤ ꯁꯟꯅꯥꯎ ꯄꯣꯛꯄ ꯍꯥꯏꯕꯁꯤ ꯃꯐꯝ ꯁꯤꯗ ꯄꯣꯛꯀꯅꯤ ꯍꯥꯏꯕ ꯂꯩꯇꯦ ꯂꯧꯕꯨꯛꯇ ꯄꯣꯛꯈꯤꯕ ꯌꯥꯏ ꯁꯪꯒꯣꯏꯗ ꯄꯣꯛꯈꯤꯕ ꯌꯥꯏ ꯎꯃꯪ ꯋꯥꯃꯪꯗ ꯄꯣꯛꯈꯤꯕ ꯌꯥꯏ ꯁꯟꯅꯥꯎꯒꯤ ꯄꯨꯟꯁꯤꯒꯤ ꯁꯨꯃꯥꯏꯅ ꯃꯣꯏꯁꯦ ꯄꯣꯛꯄꯅꯤ ꯁꯨꯃꯥꯏꯅ ꯑꯩꯈꯣꯏꯒꯤ ꯗꯃꯛꯇ ꯁꯟꯅꯥꯎꯁꯤꯅ ꯆꯥꯎꯔꯒ ꯑꯩꯈꯣꯏꯗ ꯁꯟ ꯃꯄꯥꯡꯒꯜ ꯀꯜꯂꯒ ꯂꯧ ꯈꯣꯏꯅꯕꯗ ꯁꯨꯃꯥꯏꯅ ꯁꯤꯖꯤꯟꯅꯕꯅꯤ ꯑꯗꯨꯅ ꯁꯟꯅꯥꯎ ꯄꯣꯛꯄꯒꯤ ꯄꯨꯟꯁꯤ ꯍꯥꯏꯕꯁꯤ ꯑꯩꯈꯣꯏꯅ ꯆꯦꯛꯁꯤꯟꯕ ꯌꯥꯏꯕꯁꯤ ꯑꯦ ꯂꯧꯕ ꯇꯥꯏ ꯃꯔꯝꯗꯤ ꯂꯝꯍꯥꯡꯗ ꯄꯣꯛꯄ ꯇꯥꯈ꯭ꯔꯕꯗꯤ ꯁꯣꯏꯗꯅ ꯑꯩꯈꯣꯏꯅ ꯆꯦꯛꯁꯤꯟꯍꯧꯗ꯭ꯔꯒꯗꯤ ꯂꯝꯁꯥ ꯑꯊꯧꯕ ꯂꯝꯍꯨꯏꯒꯨꯝꯕ ꯍꯨꯏꯒꯨꯝꯕ ꯁꯨꯃꯥꯏꯅ ꯃꯥꯡꯍꯟꯈꯤꯕ ꯌꯥꯏ ꯑꯗꯨꯅ ꯃꯣꯏꯅ ꯄꯣꯛꯂꯤꯉꯩꯗ ꯁꯟꯅꯥꯎꯅ ꯄꯣꯛꯂꯤꯉꯩꯗ ꯑꯈꯣꯏ ꯃꯇꯝꯁꯤ ꯌꯧꯔꯛꯄ ꯃꯇꯝꯗ ꯊꯥ ꯇꯔꯥ ꯃꯤꯔꯣꯟꯕ ꯄꯣꯛꯂꯝꯗꯥꯏꯁꯤꯗ ꯑꯩꯈꯣꯏꯅ ꯆꯦꯛꯁꯤꯟꯕ ꯍꯥꯏꯕꯁꯤ ꯃꯄꯨ ꯑꯣꯏꯅ ꯆꯦꯛꯁꯤꯟꯕ ꯍꯥꯏꯕꯁꯤ ꯃꯁꯥꯅ ꯇꯥꯕꯅꯤ ꯉꯁꯥꯏ ꯍꯥꯏꯕꯒꯨꯝꯅ ꯂꯝꯍꯥꯡꯗ ꯄꯣꯛꯈ꯭ꯔꯕ ꯇꯥꯔꯕꯗꯤ ꯁꯥ ꯂꯝ ꯁꯥꯁꯤꯡꯅ ꯍꯨꯏꯁꯤꯡꯅ ꯆꯥꯊꯣꯛꯈ꯭ꯔꯗꯤ ꯑꯩꯈꯣꯏꯒꯤ ꯑꯃꯥꯡꯕ ꯑꯣꯏꯒꯅꯤ ꯃꯔꯝ ꯑꯗꯨꯅ ꯑꯩꯈꯣꯏꯅ ꯄꯣꯛꯂꯝꯗꯥꯏꯗꯨꯗ ꯃꯇꯝꯁꯤ ꯌꯧꯔꯛꯄ ꯃꯇꯝꯗ ꯑꯩꯈꯣꯏꯅ ꯌꯦꯡꯁꯤꯜꯂꯒ ꯑꯩꯈꯣꯏꯅ ꯌꯣꯛꯄꯤꯕ ꯇꯥꯏ ꯃꯔꯝꯗꯤ ꯁꯟꯅꯥꯎ ꯑꯁꯤ ꯅꯥꯍꯟꯕ ꯌꯥꯗꯦ ꯃꯥ ꯃꯁꯥ ꯅꯥꯕ ꯃꯇꯝꯗ ꯑꯩꯈꯣꯏꯗ ꯀꯩꯗꯧꯉꯩꯗꯁꯨ ꯀꯥꯟꯅꯕ ꯐꯪꯂꯣꯏ ꯃꯔꯃꯗꯤ ꯁꯟꯅꯥꯎ ꯄꯣꯛꯂꯤꯉꯩ ꯃꯇꯝꯁꯤꯗ ꯁꯟꯅꯥꯎꯒꯤ ꯄꯨꯟꯁꯤ ꯀꯔꯝ ꯍꯥꯏꯅ ꯀꯟꯒꯗꯒꯦ ꯍꯥꯏꯕꯗꯤ ꯆꯦꯛꯁꯤꯟꯅ ꯊꯝꯕ ꯇꯥꯏ ꯀꯥꯡꯃꯩ ꯋꯥꯏꯒꯤ ꯀꯥꯡꯃꯩ ꯍꯨꯕ ꯌꯥꯏ ꯁꯤꯡꯒꯤ ꯀꯥꯡꯃꯩ ꯍꯨꯕ ꯌꯥꯏ ꯑꯣꯔ ꯌꯦꯔꯨꯝꯒꯤ ꯃꯀꯨ ꯊꯥꯕꯤꯕ ꯌꯥꯏ ꯑꯣꯔ ꯅꯠꯇ꯭ꯔꯒ ꯑꯩꯈꯣꯏꯒꯤ ꯂꯩꯔꯒꯗꯤ ꯀꯪꯒꯟ ꯐꯥꯎ ꯊꯥꯕꯤꯕ ꯌꯥꯕꯅꯤ ꯑꯗꯨꯃꯥꯏꯅ ꯁꯟꯅꯥꯎꯒꯤ ꯄꯨꯟꯁꯤ ꯀꯥꯡ ꯍꯌꯤꯡ ꯇꯣꯡꯍꯜꯂꯣꯏꯗꯕꯅꯤ ꯃꯔꯝꯗꯤ ꯃꯥ ꯅꯧꯔꯤꯉꯩꯗ ꯃꯥꯒꯤ ꯈꯣꯏꯔꯤꯗ ꯐꯠꯇꯕ ꯚꯥꯏꯔꯁ ꯆꯪꯈ꯭ꯔꯗꯤ ꯁꯟꯅꯥꯎꯗꯨ ꯀꯩꯗꯧꯉꯩꯗꯁꯨ ꯃꯄꯨꯡ ꯐꯥꯕ ꯑꯣꯏꯔꯣꯏ ꯃꯁꯥꯗ ꯅꯥꯗꯅ ꯁꯟꯅꯥꯎꯗꯨ ꯃꯄꯨꯡ ꯐꯥꯗꯕꯤꯗ ꯃꯄꯨꯟꯁꯤ ꯂꯣꯏꯈꯤꯕ ꯌꯥꯏ ꯑꯗꯨꯃꯥꯏꯅ ꯁꯨꯝ ꯇꯧꯔꯒ ꯆꯦꯛꯁꯤꯟꯅ ꯊꯧꯔꯥꯡ ꯇꯧꯔꯒ ꯑꯩꯈꯣꯏꯅ ꯑꯅꯥ ꯑꯌꯦꯛ ꯂꯩꯇꯗꯅ ꯆꯦꯛꯁꯤꯟꯕ ꯍꯥꯏꯕꯁꯤ ꯃꯁꯥꯅ ꯇꯥꯕꯅꯤ ꯅꯠꯇ꯭ꯔꯕꯗꯤ ꯁꯟꯅꯥꯎꯗꯨꯒꯤ ꯄꯨꯟꯁꯤꯁꯨ ꯀꯟꯕ ꯉꯝꯂꯣꯏ ꯁꯨꯃꯥꯏꯅ ꯆꯦꯛꯁꯤꯟꯕ ꯇꯥꯔꯕꯗꯤ ꯆꯦꯛꯁꯤꯜꯂꯕꯗꯤ ꯆꯦꯛꯀꯤ ꯌꯨꯝ ꯁꯥꯏ ꯍꯥꯏꯒꯨꯝꯅ ꯑꯩꯈꯣꯏꯅ ꯆꯦꯛꯁꯤꯟꯕ ꯇꯥꯏ ꯁꯟꯅꯥꯎꯒꯤ ꯄꯨꯟꯁꯤ ꯁꯨꯃꯥꯏꯅ ꯀꯟꯕ ꯇꯥꯏ ꯑꯗꯨꯅ ꯀꯥꯡꯃꯩ ꯃꯩꯈꯨ ꯈꯨꯕꯤꯕ ꯑꯣꯜ ꯗꯔꯀꯥꯔ ꯂꯩ ꯑꯗꯨꯅ ꯄꯨꯝꯅꯃꯛ ꯑꯁꯤ ꯀꯥꯎꯔꯣꯏꯗꯕꯅꯤ ꯑꯗꯨ ꯍꯦꯛ ꯀꯥꯎꯕ ꯃꯇꯝꯗ ꯁꯟꯅꯥꯎꯒꯤ ꯃꯄꯥꯡꯒꯟꯒꯤ ꯁꯟꯅꯥꯎ ꯍꯥꯏꯕꯗꯣ ꯃꯁꯛ ꯎꯕ ꯐꯪꯂꯣꯏ ꯑꯗꯨꯃꯥꯏꯅ ꯁꯨꯃꯥꯏꯅ ꯄꯨꯟꯁꯤꯁꯤ ꯁꯟꯅꯥꯎꯒꯤ ꯄꯨꯟꯁꯤ ꯁꯨꯃꯥꯏꯅ ꯁꯦꯝ ꯁꯥꯕꯤꯕ ꯆꯦꯛꯁꯤꯟꯕ ꯊꯧꯔꯥꯡ ꯆꯦꯛꯁꯤꯟ ꯊꯧꯔꯥꯡꯁꯦ ꯑꯩꯈꯣꯏꯅ ꯇꯧꯕ ꯇꯥꯏ ꯍꯥꯏꯕꯁꯤ ꯁ꯭ꯋꯥꯏꯗ ꯊꯝꯖꯅꯤꯡꯏ